ꯎꯝ ꯈꯜꯂꯤ ꯃꯔꯝꯗꯤ ꯑꯦꯂꯦꯛꯇ꯭ꯔꯤꯁꯤꯇꯤ ꯑꯁꯤ ꯂꯩꯔꯝꯗꯕ ꯇꯥꯔꯒꯗꯤ ꯍꯥꯟꯅꯗꯤ ꯃꯩ ꯊꯥꯟꯕꯒꯤ ꯈꯨꯗꯣꯡ ꯆꯥꯕ ꯌꯥꯝꯅ ꯐꯪꯗꯦ ꯍꯧꯖꯤꯛꯀꯤ ꯃꯇꯝꯗꯗꯤ ꯌꯨꯝꯊꯣꯡ ꯈꯨꯗꯤꯡꯒꯤ ꯃꯩ ꯄꯨꯁꯜꯂꯕꯅꯤꯅ ꯆꯥꯡ ꯅꯥꯏꯅ ꯃꯩ ꯂꯥꯛꯄꯅꯤꯅ ꯌꯥꯝꯅ ꯈꯨꯗꯣꯡ ꯆꯥꯕ ꯄꯤ ꯑꯃꯁꯨꯡ ꯆꯥꯔꯖ ꯇꯧꯕ ꯐꯦꯟ ꯊꯥꯕ ꯌꯨꯝꯒꯤ ꯁꯤꯖꯤꯟꯅꯕ ꯃꯌꯥꯝꯗ ꯏꯁꯤꯡ ꯆꯤꯡꯕ ꯐꯥꯝ ꯁꯤꯠꯄ ꯑꯣꯏꯔꯣ ꯑꯦꯂꯦꯛꯇ꯭ꯔꯤꯁꯤꯇꯤꯒꯤ ꯃꯇꯦꯡꯅ ꯌꯥꯝꯅ ꯆꯥꯎꯈꯠꯍꯜꯂꯤ